ꯃꯐꯝ ꯑꯁꯤꯗ ꯉꯥꯃꯤ ꯐꯨꯔꯨꯨꯞ ꯀꯌꯥꯃꯔꯨꯝ ꯂꯩ ꯃꯗꯨꯗꯤ ꯅꯒꯥ ꯀꯨꯀꯤ ꯃꯩꯇꯩ ꯄꯥꯡꯒꯜꯁꯤꯡꯒꯤ ꯁꯤꯡꯗ ꯉꯥꯃꯤ ꯀꯌꯥꯃꯔꯨꯝ ꯂꯩ ꯃꯈꯣꯏꯁꯤꯡ ꯑꯁꯤꯅ ꯉꯥ ꯐꯥꯕ ꯃꯇꯝꯗ ꯑꯃꯅ ꯑꯃꯒꯤ ꯃꯇꯦꯡ ꯄꯥꯡꯅꯗꯨꯅ ꯅꯨꯡꯁꯤ ꯆꯥꯟꯅꯅ ꯍꯔꯥꯎ ꯇꯌꯥꯝꯅ ꯃꯇꯦꯡ ꯄꯥꯡꯅꯗꯨꯅ ꯂꯩꯃꯤꯟꯅꯩ ꯑꯗꯨꯒ ꯉꯥꯒꯤ ꯃꯦꯂꯥ ꯑꯣꯏꯅ ꯆꯍꯤ ꯈꯨꯗꯤꯡꯒꯤ ꯍꯞꯇꯥ ꯀꯥꯡꯖꯩꯕꯨꯡꯗ ꯆꯩꯔꯥꯎꯒꯗꯕ ꯅꯣꯡꯃ ꯋꯥꯠꯂꯤꯉꯩ ꯅꯨꯃꯤꯠꯇ ꯄꯥꯡꯊꯣꯛꯏ ꯃꯁꯤꯗ ꯀꯥꯡꯂꯨꯞ ꯈꯨꯗꯤꯡꯒꯤ ꯉꯥꯃꯤꯁꯤꯡꯅ ꯂꯥꯛꯇꯨꯅ ꯉꯥ ꯌꯣꯜꯂꯤ ꯉꯥ ꯌꯣꯜꯂꯤ